ꯑꯥ ꯍꯜꯂꯣ

ꯑꯣ ꯃꯥꯟꯅꯦ ꯏꯌꯥꯝꯕ ꯁꯣꯁꯦꯜ ꯋꯥꯛꯀꯔ ꯑꯥꯁꯥꯖꯥꯟ ꯅꯠꯇ꯭ꯔꯣ ꯍꯣꯏ ꯍꯣꯏ ꯑꯦ ꯁꯨꯝꯗꯧꯕꯅꯤ ꯏꯠꯁꯤ ꯏꯠꯁꯨ ꯀꯨꯏꯔꯛꯇ꯭ꯔꯦ ꯃꯃꯥꯡꯒꯤ ꯏꯠꯇꯁꯨ ꯑꯩꯈꯣꯏꯒꯤ ꯁꯣꯁꯦꯜ ꯋꯥꯛꯀꯔ ꯇꯧꯁꯦꯅ ꯁꯣꯁꯦꯜ ꯋꯥꯛꯁꯤ ꯇꯧꯁꯦꯅ ꯍꯥꯏꯕꯅꯦ ꯑꯗꯨ ꯁꯣꯁꯦꯜ ꯋꯥꯛꯁꯤ ꯃꯄꯨꯡ ꯐꯥꯅ ꯑꯝꯇ ꯇꯧꯔꯝꯗꯔꯦ ꯑꯗꯣ ꯍꯟꯗꯛꯀꯤ ꯏꯠꯁꯨ ꯅꯛꯁꯤꯜꯂꯕꯅꯤꯅ ꯌꯥꯝꯕꯨꯡ ꯌꯥꯝꯕꯨꯡꯅ ꯑꯩꯈꯣꯏꯒꯤ ꯌꯥꯝꯕꯨꯡꯅ ꯁꯤꯜꯂꯒ ꯑꯝꯇꯪ ꯁꯉꯥꯏ ꯌꯨꯝꯐꯝꯁꯤ ꯀꯩꯗꯧꯗ꯭ꯔꯒꯗꯤ ꯑꯩꯈꯣꯏꯒꯤ ꯑꯝꯇꯪ ꯁꯦꯡꯗꯣꯛꯄ ꯈꯣꯇꯣꯛꯄ ꯇꯧꯗ꯭ꯔꯒꯗꯤ ꯁꯣꯝꯗ ꯑꯝꯇꯪ ꯌꯥꯝꯅ ꯃꯣꯠꯇꯅ ꯏꯠꯀ ꯄꯥꯡꯊꯣꯛꯄ ꯑꯝꯇ ꯐꯖꯔꯣꯏꯗꯧꯔꯦ ꯑꯗꯨ ꯌꯥꯏꯌꯦ ꯇꯧꯁꯦ ꯌꯥꯝꯕꯨꯡ

ꯍꯣꯏ ꯍꯣꯏ ꯑꯣ ꯌꯥꯏꯌꯦ ꯑꯩꯁꯨ ꯌꯥꯝꯕꯨꯡꯅ ꯇꯧꯕꯗꯣ ꯑꯗꯨꯝ ꯑꯩꯅ ꯁꯄꯣꯠ ꯇꯧꯖꯒꯅꯤ ꯑꯗꯨꯒ ꯑꯃꯁꯨꯡ ꯃꯤ ꯗꯔꯀꯥꯔ ꯂꯩꯕꯁꯤꯡꯗꯣ ꯑꯩꯅ ꯑꯗꯨꯝ ꯑꯩꯅ ꯑꯗꯨꯝ ꯃꯣꯏꯁꯨ ꯑꯩꯈꯣꯏ ꯁ꯭ꯋꯥꯏꯒꯤ ꯂꯩꯀꯥꯏꯒꯤ ꯑꯉꯥꯡꯁꯤꯡ ꯍꯧꯔꯒ ꯑꯗꯨꯝ ꯃꯣꯏꯁꯨ ꯌꯥꯎꯕ ꯑꯗꯨꯝ ꯌꯥꯅꯤ ꯃꯣꯏꯁꯨ ꯑꯗꯨꯝ ꯌꯥꯎꯒꯦ ꯍꯥꯏꯕꯗ ꯑꯗꯨꯝ ꯌꯥꯔꯛꯀꯅꯤ ꯃꯣꯏ ꯁꯨꯝꯕ ꯁꯣꯁꯦꯜ ꯌꯥꯝꯕꯨꯡ ꯈꯣꯏꯒꯨꯝꯕꯅ ꯍꯧꯗꯣꯔꯛꯄ ꯃꯇꯝꯗ ꯌꯥꯝꯅ ꯃꯣꯏꯁꯨ ꯑꯗꯨꯝ ꯑꯦꯛꯇꯤꯞꯂꯤ ꯄꯥꯔꯇꯤꯁꯤꯄꯦꯠ ꯇꯧꯒꯦ ꯍꯥꯏꯕ ꯑꯉꯥꯡ ꯉꯥꯛꯇꯅꯤ ꯑꯗꯨꯅ ꯑꯗꯨꯝ ꯌꯥꯅꯤ ꯑꯗꯨ ꯑꯗꯨ ꯁꯣꯁꯦꯜ ꯁꯥꯔꯕꯤꯁꯁꯤ ꯀꯔꯝ ꯀꯥꯟꯗ ꯑꯗꯨꯝ ꯍꯧꯁꯦ ꯍꯥꯏꯕꯅꯣ ꯑꯗꯨ ꯑꯃꯇꯪ